ꯁꯤ ꯏꯅꯨꯡꯉꯥꯟꯕꯤ ꯇ꯭ꯔꯦꯕꯦꯜ ꯑꯦꯖꯦꯟꯁꯤꯒꯤ ꯗ꯭ꯔꯥꯏꯕꯔ ꯁꯥꯔ ꯆꯥꯎꯕ ꯑꯣꯏꯕꯤꯔꯕ ꯅꯠꯇ꯭ꯔꯣ ꯑꯩ ꯉꯔꯥꯡ ꯀꯦꯕ ꯕꯨꯛ ꯇꯧꯖꯈꯤꯕ ꯖꯣꯅꯤꯇꯥꯗꯨꯅꯦ ꯑꯩꯅ ꯉꯔꯥꯡ ꯁꯥꯔꯗꯁꯨ ꯑꯗꯨꯛ ꯌꯥꯝ ꯐꯖꯅ ꯑꯩ ꯉꯥꯁꯤ ꯄꯨꯡ ꯇꯔꯥꯃꯥꯊꯣꯏ ꯗꯥꯏꯔꯦꯛꯀꯤ ꯑꯦꯄꯣꯏꯟꯃꯦꯟ ꯂꯩꯕꯒꯤꯅꯦ ꯈꯔ ꯉꯟꯅ ꯄꯨꯡ ꯇꯦꯟ ꯊꯥꯔꯇꯤ ꯑꯗꯥꯏꯗ ꯌꯧꯅꯕ ꯈꯔ ꯉꯟꯅ ꯂꯥꯛꯄꯤꯌꯨ ꯍꯥꯏꯔꯦ ꯍꯧꯖꯤꯛ ꯄꯨꯡ ꯇꯔꯥ ꯇꯥꯁꯤꯜꯂꯛꯑꯦ ꯊꯧꯕꯥꯜꯗꯩꯅ ꯏꯝꯐꯥꯜ ꯐꯥꯎ ꯆꯠꯄꯁꯦ ꯇ꯭ꯔꯥꯐꯤꯛ ꯖꯥꯝꯒ ꯑꯗꯨꯝ ꯑꯣꯏꯕꯅꯤꯅ ꯄꯨꯡ ꯑꯗꯨꯝ ꯄꯨꯡ ꯇꯔꯥꯃꯥꯊꯣꯏꯗꯣ ꯇꯥꯈ꯭ꯔꯅꯤ ꯁꯥꯔ ꯁꯥꯔꯁꯦ ꯑꯩꯒꯤ ꯄ꯭ꯔꯣꯕ꯭ꯂꯦꯝꯁꯦ ꯀꯩꯁꯨ ꯑꯟꯗꯔꯁꯇꯦꯟ ꯇꯧꯕꯤꯗꯕ ꯃꯥꯜꯂꯤ ꯁꯥꯔ ꯍꯧꯖꯤꯛ ꯀꯥꯏ ꯌꯧꯕꯤꯔꯛꯑꯒꯦ ꯍꯧꯖꯤꯛ ꯈꯛ ꯂꯤꯂꯣꯡ ꯌꯧꯔꯛꯂꯗꯤ ꯁꯥꯔ ꯊꯧꯕꯥꯜ ꯌꯧꯁꯤꯜꯂꯛꯑꯅꯤ ꯑꯗꯨ ꯀꯃꯥꯏꯅ ꯌꯥꯝ ꯊꯨꯅ ꯆꯠꯀꯗꯒꯦ ꯍꯣꯏ ꯍꯣꯏ ꯁꯥꯔ ꯈꯔ ꯊꯨꯅ ꯌꯧꯕꯤꯔꯛꯑꯣ ꯑꯩ ꯁꯣꯝꯗ ꯌꯥꯝꯅ ꯑꯥꯔꯖꯦꯟ ꯑꯣꯏꯕ ꯃꯔꯝ ꯑꯣꯏꯕꯒꯤꯅꯦ ꯍꯣꯏ ꯑꯩꯅ ꯉꯁꯥꯏꯗꯒꯤ ꯉꯥꯏꯔꯛꯏꯁꯦ ꯄꯨꯡ ꯑꯔꯥꯎꯟ ꯐꯣꯔꯇꯤ ꯐꯥꯏꯕ ꯃꯤꯅꯠꯁꯃꯨꯛ ꯁꯨꯔꯦ ꯁꯤꯗ ꯑꯩ ꯃꯊꯥ ꯁꯥꯕ ꯑꯃꯁꯨ ꯌꯥꯎꯔꯦꯕ ꯍꯣꯏ ꯍꯣꯏ ꯈꯔ ꯊꯨꯅ ꯌꯧꯁꯟꯕꯤꯔꯛꯑꯣ ꯁꯥꯔ